ꯑꯩꯈꯣꯏ ꯍꯤꯡꯒꯣꯜꯒ ꯈ꯭ꯋꯥꯏꯗꯒꯤ ꯆꯥꯟꯅꯕ ꯄꯥꯝꯕꯤ ꯍꯥꯏꯔꯒꯅ ꯍꯪꯒꯥꯝ ꯀꯣꯕꯤ ꯃꯣꯔꯣꯛ ꯃꯥꯟꯕꯤ ꯁꯧꯒ꯭ꯔꯤ ꯌꯦꯟꯗꯦꯝ ꯃꯌꯥꯝ ꯂꯩꯈ꯭ꯔꯦ ꯃꯁꯤ ꯃꯌꯥꯝꯁꯦ ꯊꯥꯕ ꯃꯇꯝꯗ ꯑꯀꯛꯅꯕ ꯍꯤꯡꯒꯣꯜ ꯂꯩꯇꯦ ꯃꯐꯝ ꯂꯩꯇꯦ ꯂꯩꯕꯥꯛ ꯄꯨꯝꯅꯃꯛ ꯃꯥꯟꯅꯩ ꯏꯁꯤꯡꯁꯨ ꯆꯞ ꯃꯥꯟꯅꯩ ꯑꯗꯨꯅ ꯊꯥꯕ ꯃꯇꯝꯗ ꯃꯗꯨꯒꯤ ꯑꯀꯛꯅꯕ ꯂꯩꯇꯦ